ꯑꯩꯈꯣꯏꯒꯤ ꯁꯤꯗ ꯂꯝꯀꯣꯏꯕꯁꯤꯡꯅ ꯆꯠꯄ ꯙꯔꯃꯒꯤ ꯑꯣꯏꯕ ꯃꯐꯝ ꯈꯔ ꯂꯩ ꯃꯐꯝꯁꯤꯡ ꯑꯗꯨꯗꯤ ꯍꯤꯌꯥꯡꯊꯥꯡ ꯕꯣꯔ ꯈꯨꯔꯨꯝꯕ ꯀꯩꯁꯥꯝꯄꯥꯠ ꯀꯩꯁꯥꯝꯄꯥꯠ ꯍꯥꯏꯔꯤꯕ ꯃꯐꯝꯁꯤꯁꯨ ꯗꯔꯃꯒꯤ ꯑꯣꯏꯕ ꯑꯁꯦꯡꯕ ꯃꯐꯝꯁꯤꯡꯅꯤ ꯑꯗꯨꯒ ꯃꯣꯟꯗꯨꯝ ꯃꯣꯟꯗꯨꯝ ꯈꯨꯔꯨꯝꯕ ꯑꯗꯨꯗꯒꯤ ꯑꯩꯈꯣꯏꯒꯤ ꯏꯁꯀꯣꯜꯒꯤ ꯑꯣꯏꯕ ꯍꯤꯟꯗꯨꯁꯤꯡꯒꯤ ꯑꯣꯏꯕ ꯃꯐꯝꯁꯤꯁꯨ ꯑꯗꯨꯝ ꯑꯃꯅꯤ ꯃꯁꯤꯗ ꯑꯗꯨꯝ ꯂꯝ ꯀꯣꯏꯕꯁꯤꯡꯅ ꯆꯠꯄ ꯀꯜꯆꯔꯒꯤ ꯑꯣꯏꯕ ꯃꯐꯝꯁꯤꯡ ꯑꯣꯏꯅꯩ ꯑꯌꯥꯝꯕꯅ ꯑꯗꯨꯒ ꯑꯩꯈꯣꯏꯒꯤ ꯃꯅꯤꯄꯨꯔꯁꯤꯗꯗꯤ ꯙꯔꯃ ꯀꯌꯥꯅ ꯄꯨꯟꯁꯤꯜꯂꯒ ꯂꯩꯕꯅꯤꯅ ꯏꯟꯗꯤꯌꯥꯗꯗꯤ ꯗꯔꯃ ꯀꯌꯥꯅ ꯄꯨꯟꯁꯤꯜꯂꯒ ꯂꯩꯕꯅꯤꯅ ꯑꯩꯈꯣꯏ ꯃꯅꯤꯄꯨꯔꯁꯨ ꯏꯟꯗꯤꯌꯥꯒꯤ ꯃꯅꯨꯡ ꯆꯟꯕ ꯃꯐꯝ ꯑꯃꯅꯤꯅ ꯙꯔꯃ ꯀꯌꯥꯅ ꯄꯨꯟꯁꯤꯜꯂꯒ ꯂꯩ ꯍꯤꯟꯗꯨꯁꯤꯡ ꯂꯩꯔꯤ ꯃꯨꯁꯂꯤꯝ ꯃꯨꯁꯜꯃꯥꯟꯁꯤꯡ ꯂꯩꯔꯤ ꯈ꯭ꯔꯤꯁꯇꯦꯟꯁꯤꯡ ꯂꯩꯔꯤ ꯈ꯭ꯔꯤꯁꯇꯦꯟꯒꯤ ꯑꯣꯏꯕ ꯃꯐꯝꯁꯨ ꯑꯗꯨꯝ ꯂꯩ ꯃꯨꯁꯂꯤꯝꯒꯤ ꯑꯣꯏꯕ ꯃꯐꯝꯁꯤꯡꯁꯨ ꯑꯗꯨꯝ ꯂꯩ ꯑꯗꯨꯒ ꯑꯩꯈꯣꯏꯒꯤ ꯍꯤꯟꯗꯨꯁꯤꯡ ꯍꯤꯟꯗꯨ ꯙꯔꯃ ꯆꯠꯄꯁꯨ ꯂꯩꯔꯤ ꯒꯧꯔ ꯙꯔꯃ ꯆꯠꯄꯁꯤꯡ ꯍꯤꯟꯗꯨ ꯙꯔꯃ ꯆꯠꯄ ꯒꯧꯔ ꯙꯔꯃ ꯆꯠꯄ ꯑꯃꯈꯛꯇꯅꯤ ꯃꯈꯣꯏꯁꯤꯡꯗꯨ ꯂꯣꯏꯅ ꯂꯩꯔꯤ ꯑꯗꯨꯅ ꯑꯩꯈꯣꯏ ꯃꯨꯁꯜꯃꯥꯟꯁꯤꯡꯒꯤ ꯑꯣꯏꯔꯒꯅ ꯑꯩꯈꯣꯏꯒꯤ ꯕꯔꯤꯖꯃꯤ ꯃꯁꯖꯤꯠ ꯍꯥꯏꯔꯤꯕ ꯃꯐꯝ ꯑꯁꯤꯗ ꯑꯩꯈꯣꯏ ꯊꯥꯒꯤ ꯑꯣꯏꯅ ꯄꯨꯟꯕ ꯃꯤꯐꯝ ꯑꯃ ꯂꯩ ꯏꯁꯦꯡ ꯁꯦꯡꯅ ꯍꯥꯏꯔꯀꯥꯟꯗ ꯑꯩꯈꯣꯏꯒꯤ ꯖꯣꯔ ꯖꯣꯔ ꯇꯧꯕ ꯍꯥꯏꯅ ꯂꯩ ꯖꯣꯔ ꯇꯧꯕ ꯏꯖꯦꯠ ꯏꯁꯇꯦꯃꯥ ꯇꯧꯕ ꯀꯥꯏꯅ ꯂꯩ ꯑꯗꯨꯒꯨꯝꯕꯁꯤꯡꯁꯤꯗ ꯑꯩꯈꯣꯏꯒꯤ ꯂꯝꯀꯣꯏꯕꯁꯤꯡꯅ ꯂꯥꯛꯄꯗ ꯑꯗꯨꯝ ꯆꯠꯅꯕ ꯃꯐꯝ ꯑꯣꯏ ꯀꯌꯥꯃꯔꯨꯝ ꯂꯩꯈꯔꯦ ꯑꯗꯨ ꯌꯥꯝꯅ ꯌꯥꯝꯅ ꯑꯩꯈꯣꯏꯅ ꯆꯠꯄꯗ ꯈꯨꯗꯣꯡ ꯆꯥꯕ ꯃꯐꯝ ꯍꯥꯏꯔꯒꯗꯤ ꯀꯩꯁꯥꯝꯄꯥꯠꯁꯤꯅ ꯑꯌꯥꯝꯕ ꯁ꯭ꯀꯣꯟꯒ ꯀꯩꯁꯥꯝꯄꯥꯠꯀꯁꯤꯅ ꯑꯌꯥꯝꯕ ꯑꯣꯏꯅ ꯄꯣꯄꯨꯂꯔ ꯑꯣꯏꯅ ꯆꯠꯅꯩ ꯑꯗꯨꯒ ꯑꯀꯛꯅꯕ ꯃꯁꯛꯁꯤꯡꯒꯤ ꯃꯇꯥꯡꯗ ꯑꯩꯈꯣꯏꯅ ꯈꯔ ꯍꯥꯏꯌꯨ ꯍꯥꯏꯕ ꯇꯥꯔꯒꯗꯤ ꯙꯔꯃꯒꯤ ꯑꯣꯏꯕ ꯑꯀꯛꯅꯕ ꯃꯐꯝꯁꯤꯡꯒꯤ ꯆꯠꯅꯕꯤꯁꯤꯡꯒꯤ ꯃꯇꯥꯡꯗ ꯍꯥꯏꯌꯨ ꯇꯥꯔꯒꯗꯤ ꯑꯩꯈꯣꯏꯒꯤ ꯃꯩꯇꯩ ꯙꯔꯃ ꯆꯠꯄ ꯂꯩꯔꯤ ꯍꯤꯟꯗꯨ ꯙꯔꯃ ꯒꯧꯔ ꯙꯔꯃ ꯍꯤꯟꯗꯨ ꯙꯔꯃ ꯆꯠꯄ ꯂꯩ ꯒꯧꯔ ꯍꯤꯟꯗꯨ ꯍꯤꯟꯗꯨ ꯒꯧꯔ ꯍꯥꯏꯁꯦ ꯑꯃꯠꯇꯅꯤ ꯃꯩꯇꯩ ꯃꯤꯇꯩ ꯂꯩ ꯃꯨꯁꯜꯃꯥꯟꯁꯤꯡ ꯂꯩꯔꯤ ꯈ꯭ꯔꯤꯁꯇꯦꯟ ꯂꯩꯔꯤ ꯃꯈꯣꯏꯒꯤ ꯆꯠꯅꯕꯤꯁꯤꯡꯅ ꯃꯨꯁꯜꯃꯥꯟꯁꯤꯡꯅ ꯃꯇꯝ ꯃꯉꯥꯒꯤ ꯅꯃꯥꯁ ꯁꯣꯜꯂꯤ ꯑꯗꯨꯗꯒꯤ ꯃꯩꯇꯩꯁꯤꯡꯅ ꯂꯥꯏ ꯍꯔꯥꯎꯕ ꯑꯗꯒꯤ ꯀꯥꯡꯆꯤꯡꯕ ꯆꯩꯔꯥꯎꯕ ꯁꯤꯒꯨꯝꯕ ꯙꯔꯃꯒꯤ ꯑꯣꯏꯕ ꯂꯩ ꯑꯗꯨꯒ ꯑꯩꯈꯣꯏꯒꯤ ꯈ꯭ꯔꯤꯁꯇꯦꯟꯁꯤꯡꯅ ꯈ꯭ꯔꯤꯁꯃꯥꯁꯅ ꯆꯤꯡꯕ ꯀꯌꯥ ꯈ꯭ꯔꯤꯁꯃꯥꯁ ꯄꯥꯡꯊꯣꯛꯏ ꯃꯨꯁꯂꯤꯝꯁꯤꯡꯅ ꯏꯠ ꯍꯥꯏꯔꯤꯕ ꯙꯔꯃꯒꯤ ꯑꯣꯏꯕ ꯆꯠꯅꯕꯤꯁꯤꯡꯁꯦ ꯄꯥꯡꯊꯣꯛꯏ ꯃꯁꯤ ꯍꯥꯏꯖꯅꯤꯡꯏ